ꯇꯦꯟ ꯊꯥꯎꯖꯟ ꯊ꯭ꯔꯤ ꯍꯟꯗ꯭ꯔꯦꯗ ꯐꯤꯞꯇꯤ ꯇ꯭ꯋꯦꯟꯇꯤ ꯑꯩꯠ ꯊꯥꯎꯖꯟ ꯐꯥꯏꯞ ꯍꯟꯗ꯭ꯔꯦꯗ ꯑꯩꯠꯇꯤ ꯊ꯭ꯔꯤ ꯑꯩꯠꯇꯤꯟ ꯊꯥꯎꯖꯟ ꯋꯥꯟ ꯍꯟꯗ꯭ꯔꯦꯗ ꯊꯥꯔꯇꯤ ꯐꯥꯏꯞ ꯑꯩꯠꯇꯤ ꯇꯨ ꯊꯥꯎꯖꯟ ꯅꯥꯏꯟ ꯍꯟꯗ꯭ꯔꯦꯗ ꯅꯥꯏꯟꯇꯤ ꯁꯤꯛꯁ ꯅꯥꯏꯟꯇꯤ ꯊꯥꯎꯖꯟ ꯁꯕꯦꯟ ꯍꯟꯗ꯭ꯔꯦꯗ ꯐꯣꯔꯇꯤ ꯋꯥꯟ